ꯊꯧꯕꯥꯜ ꯖꯤꯜꯂꯥꯁꯤꯒꯤ ꯁꯦꯟꯗꯥꯟ ꯂꯝꯕꯤ ꯍꯤꯡꯅꯕꯒꯤ ꯍꯣꯠꯅꯕꯗ ꯁꯦꯜ ꯇꯥꯟꯕꯩ ꯂꯝꯕꯤꯁꯦ ꯑꯗꯨꯝꯕ ꯐꯤꯁꯥ ꯂꯣꯟꯁꯥꯅ ꯑꯣꯏ ꯑꯗꯒꯤ ꯀꯧꯅꯥꯒꯤ ꯄꯣꯠ ꯁꯥꯕꯁꯤꯁꯨ ꯌꯥꯝꯅ ꯇꯧꯋꯦ ꯑꯗꯨꯒ ꯗꯨꯀꯥꯟ ꯃꯆꯥ ꯃꯆꯥ ꯑꯗꯩ ꯐꯔꯅꯤꯆꯔ ꯇꯧꯕꯁꯨ ꯍꯣꯏ ꯀꯥꯏꯔꯦꯟꯕꯤꯈꯣꯛꯀ ꯍꯥꯏꯔꯤ ꯂꯝꯁꯦ ꯋꯥꯡꯖꯤꯡ ꯂꯣꯝꯗ ꯑꯁꯣꯝꯗꯗꯤ ꯐꯤ ꯁꯥꯕꯒꯤ ꯐꯔꯅꯤꯆꯔ ꯍꯥꯎꯁꯀꯨꯝꯕ ꯐꯤ ꯁꯥꯕ ꯌꯥꯝ ꯇꯧꯋꯦ ꯑꯗꯨꯒ ꯖꯤꯜꯂꯥ ꯑꯁꯤꯗ ꯂꯩꯕ ꯃꯤꯑꯣꯏꯉꯩꯁꯦ ꯁꯔꯀꯥꯔꯒꯤ ꯊꯕꯛꯄꯨꯗꯤ ꯄꯥꯝꯃꯤ ꯁꯔꯀꯥꯔꯒꯤ ꯊꯕꯛ ꯄꯥꯝꯗꯕ ꯀꯅꯥꯝ ꯂꯩꯇꯦ ꯑꯗꯣꯏꯁꯨ ꯐꯪꯕ ꯋꯥꯕ ꯑꯣꯏꯕꯅꯤꯅ ꯌꯥꯝꯅ ꯀꯧꯔꯛꯇꯕꯅꯤꯅ ꯂꯅꯥꯏꯒꯤ ꯊꯕꯛꯅ ꯑꯅꯝꯕ ꯇꯧꯋꯦ ꯍꯧꯖꯤꯛ ꯌꯥꯝ ꯀꯟꯅ ꯖꯤꯜꯂꯥ ꯑꯁꯤꯗ ꯇꯧꯈꯠꯂꯛꯏꯁꯦ ꯅꯨꯡꯗꯥꯡ ꯋꯥꯏꯔꯝꯗ ꯀꯣꯐꯤ ꯁꯣꯞ ꯀꯨꯝꯕ ꯍꯥꯡꯕ ꯑꯗꯒꯤ ꯏꯁꯇ꯭ꯔꯤꯠ ꯐꯨꯗ ꯃꯆꯥ ꯃꯆꯥ ꯍꯥꯡꯕ ꯍꯥꯏꯗꯤ ꯁꯤꯒꯨꯝꯕꯁꯦ ꯑꯅꯝꯕꯅ ꯑꯍꯟꯂꯣꯟꯅꯗꯤ ꯇꯧꯗꯦꯕ ꯅꯍꯥ ꯑꯣꯏꯕꯁꯤꯡꯁꯤꯅ ꯌꯨꯠꯉꯩꯁꯤꯅ ꯃꯣꯏꯒꯤ ꯄꯩꯁꯥ ꯇꯥꯟꯕꯒꯤ ꯐꯣꯔꯦꯟ ꯀꯟꯇ꯭ꯔꯤꯗꯒ ꯇꯧꯕ ꯑꯗꯨꯃꯥꯏꯅ ꯑꯗꯨꯒꯨꯝꯕꯒꯤ ꯏꯊꯤꯜꯗꯨ ꯄꯨꯁꯜꯂꯛꯑꯒ ꯄꯩꯁꯥ ꯇꯥꯟꯕꯒꯤ ꯋꯥꯈꯜꯂꯣꯟꯁꯦ ꯑꯗꯨꯃꯥꯏꯅ ꯇꯧꯋꯦ ꯑꯗꯨꯒ ꯃꯁꯥꯅ ꯃꯁꯥ ꯊꯕꯛ ꯄꯤꯖꯕꯁꯦ ꯌꯥꯝ ꯂꯩꯔꯤ ꯊꯧꯕꯥꯜ ꯖꯤꯜꯂꯥꯗ ꯍꯥꯏꯗꯤ ꯗꯨꯀꯥꯟꯒꯨꯝꯕ ꯍꯥꯡꯉ ꯇꯧꯔꯤꯁꯦ ꯃꯁꯥꯅ ꯃꯁꯥ ꯊꯕꯛ ꯄꯤꯖꯕꯅꯦ ꯑꯗꯨꯒ ꯑꯗꯨꯅ ꯁꯔꯀꯥꯔꯒꯤ ꯊꯕꯛ ꯇꯧꯕ ꯃꯤ ꯗꯤ ꯌꯥꯝꯗꯦ ꯃꯁꯥꯒꯤ ꯊꯕꯛ ꯄ꯭ꯔꯥꯏꯕꯦꯠꯀꯤ ꯊꯕꯛ ꯇꯧꯕ ꯃꯤ ꯑꯅꯝꯕ ꯑꯣꯏ ꯑꯗꯨꯒ ꯄ꯭ꯔꯥꯏꯕꯦꯠꯀꯤ ꯊꯕꯛ ꯇꯧꯔꯒ ꯁꯦꯜ ꯇꯥꯜꯂ ꯂꯩ ꯑꯗꯨꯒ ꯍꯤꯡꯅꯕꯒꯤ ꯂꯝꯕꯤ ꯑꯣꯏ